ꯑꯩꯅ ꯍꯧꯖꯤꯛ ꯂꯩꯔꯤꯕ ꯇꯥꯎꯟꯁꯤ ꯃꯅꯤꯡ ꯇꯥꯎꯟꯒꯤꯗꯤ ꯈ꯭ꯋꯥꯏꯗꯒꯤ ꯍꯥꯏꯊꯕ ꯃꯐꯝ ꯏꯔꯣꯏꯁꯦꯝꯕ ꯑꯗꯨꯋꯥꯏꯗꯨ ꯅꯛꯄꯅꯤꯅ ꯍꯦꯜꯀꯦꯔꯒꯤ ꯈꯨꯗꯣꯡꯆꯥꯕ ꯈꯔ ꯋꯥꯠꯂꯦ ꯑꯗꯨꯅ ꯇꯥꯎꯟꯒꯤ ꯑꯦꯔꯤꯌꯥꯁꯨ ꯑꯣꯏꯕ ꯇꯥꯎꯟꯒꯤ ꯈ꯭ꯋꯥꯏꯗꯒꯤ ꯆꯥꯎꯈꯠꯄ ꯃꯐꯝꯁꯨ ꯑꯣꯏꯔꯤꯕ ꯔꯤꯝꯁꯀꯤ ꯃꯐꯝ ꯑꯦꯔꯤꯌꯥꯗ ꯑꯩꯈꯣꯏꯁꯦ ꯍꯣꯡꯕ ꯄꯥꯝꯃꯤ